ꯍꯜꯂꯣ ꯑꯥ ꯇꯥꯏ ꯇꯥꯏ ꯍꯥꯎ ꯑꯥ ꯍꯣꯏ ꯍꯥꯏꯕꯗꯤ ꯑꯥ ꯌꯧꯕ ꯀꯥꯟꯗꯤ ꯊꯦꯡꯂꯒꯗꯧꯕꯅꯤꯅ ꯊꯣꯡꯕ ꯈꯣꯠꯄ ꯀꯣꯏꯕ ꯍꯥꯏꯕꯗꯤ ꯅꯪꯉꯔꯣꯏꯅ ꯑꯗꯨꯅ ꯁꯤꯗꯒꯤ ꯑꯗꯨꯝ ꯊꯣꯡꯂꯒ ꯄꯨꯕꯅ ꯍꯦꯟꯅ ꯐꯒꯗ꯭ꯔꯅ ꯈꯜꯂꯤꯅꯦ ꯑꯩꯁꯨ ꯍꯣ ꯍꯣꯏ ꯑꯩꯈꯣꯏ ꯑꯗꯨꯝ ꯃꯔꯨꯞ ꯃꯄꯥꯡ ꯈꯔ ꯈꯣꯝꯂꯒ ꯄꯨꯟꯅ ꯆꯠꯃꯤꯟꯅꯔꯁꯦ ꯑꯗꯨꯒ ꯍꯥꯏꯕꯗꯤ ꯍꯧꯖꯤꯛꯇꯤ ꯃꯇꯝꯁꯨ ꯑꯗꯨꯝ ꯐꯠꯇꯕꯅꯤꯅꯀꯣ ꯉꯟꯅ ꯉꯟꯅ ꯆꯠꯂꯒ ꯉꯟꯅ ꯍꯜꯂꯛꯅꯤꯡꯉꯥꯏꯒꯤꯁꯨ ꯇꯧꯔꯁꯦ ꯎꯝ

ꯑꯗꯨ ꯑꯗꯨꯅ ꯐꯒꯅꯤ ꯍꯣꯏ ꯅꯪꯒꯤꯗꯨꯁꯨ ꯑꯗꯨꯝ ꯑꯩꯅ ꯑꯩꯒꯤꯗ ꯀꯟꯇꯦꯛ ꯂꯤꯁꯇ ꯌꯥꯎꯕ ꯈꯔ ꯌꯥꯎꯕ ꯑꯗꯨꯝ ꯃꯔꯨꯞ ꯃꯄꯥꯡꯁꯤꯡꯕꯨꯗꯤ ꯑꯅꯛꯄꯗ ꯂꯩꯕꯁꯤꯡꯕꯨꯗꯤ ꯑꯩꯅ ꯑꯗꯨꯝ ꯈꯔ ꯍꯥꯏꯔꯒꯦ ꯅꯪꯅꯁꯨ ꯈꯔ ꯅꯛꯅꯕꯁꯤꯡ ꯅꯪꯅ ꯑꯗꯨꯝ ꯍꯥꯏꯔꯣ ꯑꯗꯨꯒ ꯒꯥꯔꯤꯒꯤꯟ ꯃꯣꯏ ꯆꯥꯔꯁ ꯀꯌꯥ ꯂꯧꯒꯗꯕ꯭ꯔ ꯑꯗꯨꯒꯨꯝꯕꯁꯨꯀꯣ ꯑꯗꯨꯅ ꯀꯩꯅꯣ ꯇꯧꯔꯒ ꯍꯣꯏ ꯒꯥꯔꯤ ꯔꯤꯖꯥꯔꯞ ꯇꯧꯔꯒ ꯈꯔ ꯉꯟꯅ ꯀꯩꯅꯣ ꯆꯠꯅꯤꯡꯉꯥꯏꯁꯨ ꯇꯧꯁꯦ ꯎꯝ ꯍꯣꯏ ꯍꯣꯏ